ꯍꯜꯂꯣ ꯀꯩꯇꯧꯔꯤꯕꯣ ꯑꯣ ꯅꯣꯏꯒꯤ ꯑꯁꯤꯗ ꯑꯉꯥꯡꯁꯨ ꯌꯥꯝ ꯍꯧꯖꯤꯛꯇꯤ ꯍꯛꯆꯥꯡ ꯐꯔꯒ ꯂꯩꯌꯦ ꯍꯣꯏ ꯍꯧꯖꯤꯛꯇꯤ ꯈꯔ ꯐꯔꯦ ꯍꯣꯏ ꯑꯍꯣꯏ ꯎꯝ

ꯎꯝ ꯍꯣꯏ ꯑꯗꯣ ꯅꯣꯏꯗꯤ ꯀꯩꯗꯧꯉꯩ ꯂꯥꯛꯀꯦꯔꯥ ꯌꯦꯡꯅꯤꯡꯉꯥꯏꯗꯨ ꯍꯣꯏ ꯎꯝ ꯍꯣꯏ ꯑꯣ ꯑꯣ ꯑꯗꯨ ꯃꯥꯒꯤꯀꯣ ꯃꯥꯒꯤꯀꯣ ꯕ꯭ꯂꯥꯟꯀꯦꯠ ꯀꯨꯝꯕꯗꯨ ꯑꯃ ꯑꯅꯤ ꯄꯨꯔꯛꯄꯤꯔꯗꯤ ꯌꯥꯒꯗꯕ ꯍꯣꯏ ꯕ꯭ꯂꯥꯟꯀꯦꯠꯀ ꯕ꯭ꯂꯥꯟꯀꯦꯠ ꯑꯃꯒ ꯃꯣꯁꯀꯤꯇꯣ ꯅꯦꯠ ꯑꯃꯒ ꯃꯣꯁꯀꯤꯇꯣ ꯌꯥꯝꯕꯒꯤ ꯍꯣꯏ ꯎꯝ ꯑꯗꯨꯗꯣ ꯌꯥꯝ ꯑꯩ ꯌꯥꯏꯌꯦꯗ ꯑꯗꯨ ꯌꯥꯏꯌꯦꯗ ꯑꯗꯨꯗꯤ ꯑꯩꯈꯣꯏꯒꯤ ꯊꯕꯛꯅꯤꯅ ꯑꯦ ꯑꯗꯨꯗꯤ ꯅꯪꯒꯤ ꯀꯨꯁꯤꯅꯦ ꯅꯪꯅ ꯀꯩ ꯄꯨꯔꯛꯀꯦꯔ ꯑꯗꯨꯗꯤ ꯍꯣꯏ ꯍꯣꯏ ꯍꯣꯏ ꯑꯩ ꯑꯗꯨꯗꯤ ꯑꯗꯨ ꯑꯗꯨ ꯀꯣ ꯍꯣꯏ ꯃꯪ ꯐꯔꯁꯦ ꯎꯝ ꯎꯝ ꯎꯝ ꯎꯝ ꯑꯣꯀꯦ ꯒꯨꯠ ꯅꯥꯏꯠ